ꯃꯅꯤꯄꯨꯔꯤ ꯂꯣꯟꯁꯤ ꯑꯩꯠ ꯁꯦꯗꯨꯜꯗ ꯆꯤꯡꯉꯦ ꯑꯗꯨꯒꯤ ꯃꯊꯛꯇ ꯑꯩꯈꯣꯏꯅ ꯑꯥꯔꯠ ꯑꯦꯟ ꯀꯜꯆꯔꯗꯁꯨ ꯏꯁꯥꯒꯤ ꯏꯔꯣꯟꯁꯤꯗ ꯍꯦꯟꯅ ꯕꯦꯖ ꯇꯧꯔꯒ ꯄꯨꯊꯣꯛꯅꯕꯁꯨ ꯍꯣꯠꯅꯔꯤ ꯃꯅꯤꯄꯨꯔꯗ ꯃꯤ ꯃꯌꯥꯝ ꯑꯃ ꯖꯥꯇꯤ ꯀꯌꯥ ꯑꯃ ꯈꯨꯟꯗꯔꯤꯕ ꯈꯨꯗꯤꯡꯃꯛꯀꯤ ꯀꯝꯃꯨꯅꯤꯀꯦꯁꯟꯁꯦ ꯑꯩꯈꯣꯏ ꯃꯅꯤꯄꯨꯔꯤ ꯂꯣꯟꯗ ꯉꯥꯛꯇ ꯑꯃꯒ ꯑꯃꯒ ꯄꯥꯎ ꯐꯥꯎꯅꯩꯑꯕ ꯑꯁꯤꯅ ꯃꯔꯝ ꯑꯣꯏꯔꯒ ꯑꯩꯈꯣꯏꯅ ꯃꯅꯤꯄꯨꯔꯤ ꯂꯣꯟꯁꯤ ꯍꯦꯟꯅ ꯄ꯭ꯔꯣꯃꯣꯠ ꯇꯧꯅꯉꯥꯏꯒꯤ ꯑꯇꯣꯞꯄ ꯖꯥꯇꯤꯅꯁꯨ ꯑꯩꯈꯣꯏꯒꯤ ꯀꯜꯆꯔꯁꯦ ꯈꯪꯅꯉꯥꯏꯗꯃꯛꯇ ꯑꯩꯈꯣꯏꯅ ꯃꯅꯤꯄꯨꯔꯤ ꯂꯣꯟꯁꯦ ꯑꯩꯈꯣꯏꯅ ꯄ꯭ꯔꯣꯃꯣꯠ ꯇꯧꯅꯉꯥꯏ ꯌꯥꯝ ꯀꯟꯅ ꯍꯣꯠꯅꯖꯕꯅꯤ